ꯈꯔ ꯊꯨꯅ ꯈꯔ ꯊꯨꯅ ꯇꯠꯄꯅ ꯍꯥꯟꯒ꯭ꯔꯅꯤ

ꯀꯔꯤ ꯄꯥꯝꯒꯦ ꯍꯥꯏꯕꯤꯔꯛꯑꯣ

ꯀꯔꯤ ꯄꯥꯝꯒꯦ ꯍꯥꯏꯕꯤꯔꯛꯑꯣ ꯀꯔꯝꯕ ꯃꯈꯟꯒꯤ ꯄꯥꯝꯒꯦ ꯁꯤꯗꯗꯤ ꯑꯇꯤꯡꯕꯁꯨ ꯂꯩ ꯁꯦꯛꯃꯥꯏꯒꯤꯁꯨ ꯂꯩ ꯑꯟꯗ꯭ꯔꯣꯒꯤꯁꯨ ꯂꯩ ꯃꯌꯥꯝ ꯐꯪꯉꯦꯅ ꯅꯪ ꯑꯄꯥꯝꯕꯗꯣ ꯍꯥꯏꯕꯤꯔꯛꯑꯣ ꯆꯥꯅꯕꯗꯤ ꯀꯔꯤ ꯃꯈꯟꯒꯤ ꯄꯥꯝꯕꯤꯒꯦ ꯂꯤꯛꯂꯤꯗ ꯂꯨꯄꯥ ꯌꯥꯡꯈꯩ ꯄꯤꯕꯁꯨ ꯂꯩ ꯆꯥꯝꯃ ꯄꯤꯕꯁꯨ ꯂꯩ ꯈꯔ ꯍꯣꯡꯕ ꯍꯥꯏꯁꯦ ꯂꯣꯀꯦꯜꯒꯤ ꯇꯥꯔꯦ ꯌꯥꯡꯈꯩ ꯄꯤꯕꯗꯨꯗ ꯑꯗꯣ ꯆꯥꯅꯕꯗꯤ ꯀꯔꯝꯕ ꯄꯤꯔꯛꯑꯣ ꯍꯥꯏꯅꯣ ꯑꯉꯧꯕꯔꯥ ꯑꯇꯥꯎꯕꯔꯥ ꯑꯊꯣꯡꯕꯔꯥ ꯆꯥꯅꯕꯗꯤ ꯉꯥꯅꯨꯁꯨ ꯂꯩ ꯌꯦꯟꯁꯨ ꯂꯩ ꯑꯣꯛꯁꯨ ꯂꯩ ꯃꯔꯤꯟꯁꯨ ꯂꯩ ꯂꯣꯏꯅ ꯐꯪꯉꯦ ꯑꯟꯗ꯭ꯔꯣꯒꯤ ꯏꯁꯄꯤꯁ꯭ꯌꯦꯜ ꯑꯣꯏꯕꯁꯨ ꯂꯩ ꯑꯗꯨꯅꯗꯤ ꯈꯔꯗꯤ ꯐꯕꯅꯦ ꯍꯧꯖꯤꯛ ꯑꯊꯣꯡꯕꯔꯣ ꯉꯥꯅꯨ ꯊꯣꯡꯕ ꯂꯩ ꯌꯦꯟ ꯊꯣꯡꯕ ꯂꯩꯌꯦ

ꯑꯗꯨ ꯁ꯭ꯋꯥꯏꯗꯗꯤ ꯀꯩꯅꯣ ꯑꯟꯗ꯭ꯔꯣꯒꯤꯁꯦ ꯁ꯭ꯋꯥꯏꯗꯁꯨ ꯌꯥꯝ ꯀꯟꯅꯁꯨ ꯐꯪꯗꯕꯅꯦ ꯁꯤꯅꯗꯤ ꯈꯔꯗꯤ ꯏꯁꯄꯤꯁ꯭ꯌꯦꯜ ꯑꯣꯏꯕꯅꯦ ꯁꯤ ꯑꯣꯏꯅ ꯂꯧꯕꯤꯔꯣꯗꯅ ꯑꯟꯗ꯭ꯔꯣꯒꯤ ꯃꯆꯤꯟ ꯑꯁꯦꯡꯕꯅꯦ ꯅꯪꯅꯪ ꯂꯥꯎꯕꯅꯦ ꯁꯤꯗꯤ ꯁꯦꯛꯃꯥꯏꯒꯤꯁꯨ ꯌꯥꯝꯅ ꯐꯕ ꯑꯁꯦꯡꯕ ꯑꯃ ꯂꯩꯌꯦ ꯁꯤ ꯍꯥꯟꯅ ꯇꯦꯁ ꯇꯧꯔꯒꯦꯔꯣ ꯑꯣ ꯑꯣ ꯑꯗꯨ ꯑꯣꯏꯔꯒꯅ ꯑꯣꯏꯅ ꯂꯧꯔꯣ ꯄꯦꯀꯦꯠ ꯀꯌꯥ ꯌꯣꯝꯃꯝꯃꯣ ꯍꯥꯏꯅꯣ ꯀꯌꯥ ꯂꯧꯗꯣꯏꯅꯣ